ꯑꯧ ꯃꯥꯅꯤ

ꯆꯠꯂꯨꯁꯦ ꯌꯥꯏꯑꯦ ꯍꯣꯏ ꯌꯥꯏꯌꯦ ꯑꯗꯨꯝ ꯐꯣꯟꯗ ꯄꯥꯎ ꯐꯥꯎꯅꯔꯒ ꯄꯩꯁꯥ ꯀꯌꯥ ꯈꯥꯏꯅꯕ ꯌꯥꯕꯅꯣꯗꯣ ꯌꯦꯡꯉꯒ ꯑꯗꯨꯝ ꯆꯠꯂꯨꯁꯦ ꯒꯥꯔꯤ ꯅꯦꯛꯄꯒꯤꯗꯨꯁꯨ ꯂꯣꯏꯅ ꯈꯟꯅꯔꯒ ꯍꯣꯏ ꯍꯣꯏ ꯎꯝ